ꯑꯩꯈꯣꯏꯅ ꯀ꯭ꯋꯥꯂꯤꯇꯤ ꯏꯗꯨꯀꯦꯁꯟ ꯁꯥꯇ꯭ꯔꯁꯤꯡꯁꯤꯗ ꯑꯩꯈꯣꯏꯅ ꯀ꯭ꯋꯥꯂꯤꯇꯤ ꯏꯗꯨꯀꯦꯁꯟ ꯐꯖꯅ ꯃꯔꯥꯡ ꯀꯥꯏꯅ ꯂꯩꯍꯟꯕ ꯑꯗꯨꯒ ꯑꯩꯈꯣꯏꯅ ꯑꯣꯖꯥ ꯈꯟꯕ ꯃꯇꯝꯗꯁꯨ ꯀ꯭ꯋꯥꯂꯤꯐꯥꯏ ꯑꯣꯏꯕ ꯑꯣꯖꯥꯁꯤꯡꯁꯦ ꯑꯩꯈꯣꯏꯅ ꯈꯟꯕ ꯃꯊꯧ ꯇꯥꯏ ꯍꯥꯏꯕꯗꯤ ꯃꯈꯣꯏꯅ ꯀ꯭ꯋꯥꯂꯤꯐꯥꯏ ꯑꯣꯏꯔꯗꯤ ꯑꯩꯈꯣꯏꯗꯁꯨ ꯑꯗꯨꯛꯀꯤ ꯃꯇꯤꯛ ꯑꯐꯕ ꯅꯣꯂꯦꯖ ꯄꯤꯕ ꯃꯇꯝꯗ ꯈꯨꯗꯣꯡ ꯆꯥꯕ ꯍꯦꯟꯅ ꯑꯣꯏꯒꯅꯤ ꯑꯗꯨꯒ ꯑꯩꯈꯣꯏꯅ ꯏꯟꯗꯁꯇ꯭ꯔꯤꯒꯨꯝꯕ ꯐꯦꯛꯇꯔꯤꯒꯨꯝꯕꯁꯦ ꯍꯦꯟꯅ ꯆꯥꯎꯈꯠꯄ ꯃꯊꯧ ꯇꯥꯏ ꯑꯗꯒꯤ ꯅ꯭ꯌꯨ ꯇꯦꯛꯅꯣꯂꯣꯖꯤ ꯏꯀ꯭ꯋꯤꯞꯃꯦꯟ ꯑꯦꯁ ꯇꯨ ꯕꯤ ꯏꯝꯄꯣꯖ ꯏꯟ ꯁ꯭ꯀꯨꯜ ꯀꯣꯂꯦꯖ ꯁꯦꯂꯦꯕꯁ ꯄꯦꯔꯦꯟꯁꯁꯤꯡꯗ ꯇꯣꯏꯅ ꯇꯣꯏꯅ ꯒꯥꯏꯠ ꯄꯤꯕ ꯑꯗꯨꯒ ꯃꯄꯥꯟꯒꯤ ꯀꯝꯄꯅꯤꯖꯀ ꯇꯥꯏꯠ ꯑꯞ ꯇꯧꯔꯒ ꯀꯦꯝꯄꯁ ꯗ꯭ꯔꯥꯏꯚ ꯇꯧꯕ